ꯑꯩꯈꯣꯏ ꯏꯝꯐꯥꯜ ꯋꯦꯁꯀꯤ ꯇꯣꯞ ꯇꯣꯞꯄ ꯈꯨꯠꯁꯥꯂꯣꯟꯒꯤ ꯃꯑꯣꯡꯁꯤꯡ ꯍꯥꯏꯔꯒꯗꯤ ꯑꯩꯈꯣꯏꯒꯤ ꯔꯥꯅꯤ ꯐꯤ ꯋꯥꯡꯈꯩ ꯐꯤ ꯑꯁꯤ ꯑꯩꯈꯣꯏꯒꯤ ꯐꯤꯁꯥꯀꯣꯟ ꯀꯣꯟ ꯎꯅ ꯁꯥꯕ ꯀꯣꯟꯗꯨꯗ ꯁꯥꯏ ꯃꯁꯤ ꯑꯗꯨꯝ ꯑꯍꯟ ꯂꯃꯟ ꯍꯥꯛꯇꯛꯇꯒꯤ ꯂꯩꯔꯛꯄꯗꯨꯅ ꯑꯗꯨꯝ ꯃꯥꯒꯤ ꯃꯆꯥ ꯃꯁꯨꯁꯤꯡꯅ ꯑꯗꯨꯝ ꯁꯤꯖꯤꯟꯅꯩ ꯃꯁꯤꯅ ꯅꯥꯠ ꯑꯃꯁꯨꯡ ꯀꯩꯅꯣ ꯑꯩꯈꯣꯏꯒꯤ ꯄꯨꯋꯥꯔꯤꯒꯤ ꯍꯤꯁꯇ꯭ꯔꯤꯒꯤ ꯑꯣꯏꯕ ꯄꯣꯠ ꯃꯌꯥꯝ ꯑꯃ ꯃꯁꯤꯗꯒꯤ ꯂꯥꯛꯏ ꯃꯁꯤꯅ ꯑꯗꯨꯝ ꯖꯦꯅꯦꯔꯦꯁꯟ ꯕꯥꯏ ꯖꯦꯅꯦꯔꯦꯁꯟꯗ ꯑꯗꯨꯝ ꯀꯥꯟꯅꯕ ꯄꯤ ꯃꯇꯦꯡ ꯑꯣꯏ ꯑꯗꯨꯒ ꯃꯦꯃꯣꯔꯤꯁꯨ ꯑꯣꯏꯌꯦꯅ ꯍꯥꯏꯖꯅꯤꯡꯉꯤ